ꯚꯣꯂꯤꯕꯣꯜ ꯁꯥꯟꯅꯕ ꯍꯥꯏꯕ ꯑꯁꯤ ꯑꯩꯈꯣꯏꯒꯤ ꯍꯛꯆꯥꯡꯗꯁꯨ ꯀꯥꯅꯕ ꯄꯤꯕꯤ ꯑꯗꯨꯒ ꯑꯩꯈꯣꯏꯒꯤ ꯂꯩꯀꯥꯏ ꯂꯩꯀꯥꯏꯗ ꯏꯁꯄꯣꯔꯠ ꯑꯃꯁꯨꯡ ꯏꯁꯄꯣꯔꯠꯀꯨꯝꯕ ꯁꯥꯟꯅꯩ ꯑꯗꯨꯒ ꯂꯩꯀꯥꯏ ꯑꯃꯒ ꯂꯩꯀꯥꯏ ꯑꯃꯒ ꯅꯨꯡꯁꯤꯅꯍꯜꯂꯤ ꯑꯗꯨꯒ ꯑꯩꯈꯣꯏꯗ ꯔꯦꯁꯄꯦꯛ ꯑꯃꯁꯨꯡ ꯅꯤꯁꯥ ꯆꯥꯕ ꯈꯣꯠꯄꯗꯒꯤ ꯑꯍꯟꯗꯒꯤ ꯑꯉꯥꯡꯗꯒꯤ ꯂꯣꯏꯅ ꯑꯩꯈꯣꯏꯅ ꯉꯥꯛꯊꯣꯛꯄ ꯉꯝꯃꯤ ꯚꯣꯂꯣꯕꯣꯜ ꯍꯥꯏꯕ ꯑꯁꯤ ꯑꯩꯈꯣꯏꯒꯤ ꯍꯛꯆꯥꯡꯗꯁꯨ ꯌꯥꯝꯅ ꯐꯍꯟꯕ ꯉꯝꯃꯦ ꯑꯗꯨꯒ ꯃꯤꯄꯨꯝ ꯈꯨꯗꯤꯡꯃꯛꯇꯁꯨ ꯔꯦꯁꯄꯦꯛ ꯑꯃꯁꯨꯡ ꯃꯈꯣꯏꯒꯤ ꯋꯥꯈꯟꯗ ꯑꯐꯕ ꯋꯥꯈꯟ ꯍꯥꯏꯕ ꯑꯗꯨ ꯈꯟꯕ ꯉꯝꯃꯤ ꯚꯣꯂꯤꯕꯣꯜ ꯍꯥꯏꯕ ꯃꯈꯜ ꯑꯁꯤ ꯑꯩꯈꯣꯏ ꯃꯤ ꯑꯅꯤ ꯑꯍꯨꯝ ꯃꯔꯤ ꯃꯉꯥ ꯑꯗꯨꯝ ꯁꯥꯟꯅꯕ ꯌꯥꯏ ꯑꯗꯨꯒ ꯑꯗꯨ ꯁꯥꯟꯅꯔꯒ ꯑꯩꯈꯣꯏꯅ ꯑꯩꯈꯣꯏꯒꯤ ꯃꯔꯨꯞ ꯃꯄꯥꯡꯁꯤꯡꯒꯁꯨ ꯌꯥꯝꯅ ꯅꯨꯡꯁꯤꯅꯅ ꯆꯥꯟꯅꯅ ꯂꯨꯅ ꯇꯤꯟꯅꯕ ꯉꯝꯕ ꯑꯣꯏꯍꯜꯂꯤ ꯑꯗꯨꯒ ꯃꯤꯄꯨꯝ ꯈꯨꯗꯤꯡꯃꯛꯇꯁꯨ ꯌꯥꯝꯅ ꯀꯥꯅꯕ ꯄꯤ ꯑꯗꯨꯒ ꯑꯍꯟꯁꯨ ꯑꯉꯥꯡꯁꯨ ꯂꯣꯏꯅꯃꯛ ꯄꯥꯝꯅꯩ ꯑꯗꯨꯒ ꯃꯤꯄꯨꯝ ꯈꯨꯗꯤꯡꯃꯛꯅꯁꯨ ꯌꯥꯝꯅ ꯌꯦꯡꯅꯤꯡꯕ ꯑꯃꯁꯨꯡ ꯌꯥꯝꯅ ꯅꯨꯡꯉꯥꯏꯕ ꯌꯦꯡꯕꯗ ꯅꯨꯡꯉꯥꯏꯕ ꯑꯗꯨꯒꯨꯝꯕ ꯃꯈꯜ ꯑꯃꯅꯤ ꯚꯣꯂꯤꯕꯣꯜ ꯍꯥꯏꯕ ꯑꯁꯤ ꯚꯣꯂꯤꯕꯣꯜ ꯍꯥꯏꯕ ꯑꯁꯤꯒꯤ ꯌꯥꯝꯅ ꯅꯨꯡꯉꯥꯏꯕ ꯑꯩꯈꯣꯏꯅ ꯏꯟꯇꯔꯅꯦꯁꯅꯦꯜ ꯏꯁꯄꯣꯔꯠꯀꯨꯝꯕꯗꯁꯨ ꯃꯈꯣꯏꯁꯨ ꯁꯔꯨꯛ ꯌꯥꯏ ꯑꯗꯨꯒ ꯑꯩꯈꯣꯏꯅ ꯃꯌꯥꯝ ꯎꯕ ꯐꯪꯉꯤ ꯚꯣꯂꯤꯕꯣꯜ ꯁꯥꯟꯅꯕ ꯃꯇꯝꯗ ꯑꯩꯈꯣꯏꯅ ꯑꯐ ꯑꯐꯕ ꯀꯥꯅꯕ ꯂꯧꯁꯤꯡ ꯀꯌꯥ ꯂꯩꯕ ꯄꯨꯝꯅꯃꯛ ꯑꯗꯨ ꯑꯩꯈꯣꯏꯅ ꯎꯕ ꯐꯪꯉꯤ ꯃꯤꯄꯨꯝ ꯈꯨꯗꯤꯡꯃꯛꯀꯤ ꯋꯥꯈꯜꯗꯁꯨ ꯌꯥꯝꯅ ꯌꯦꯡꯅꯤꯡꯕ ꯑꯃꯁꯨꯡ ꯌꯥꯝꯅ ꯅꯨꯡꯉꯥꯏꯕ ꯏꯁꯄꯣꯔꯠ ꯑꯃ ꯃꯈꯜ ꯑꯃ ꯑꯣꯏꯍꯜꯂꯤ ꯑꯗꯨꯒ ꯅꯨꯄꯤꯁꯤꯡꯅꯁꯨ ꯌꯥꯝꯅ ꯄꯥꯝꯃꯤ ꯅꯨꯄꯤꯁꯤꯡꯁꯨ ꯌꯥꯝ ꯁꯥꯟꯅꯩ ꯃꯈꯜ ꯃꯈꯥꯒꯤ ꯒꯦꯝꯁ ꯀꯌꯥ ꯃꯗꯨꯕꯨ ꯚꯣꯂꯤꯕꯣꯜ ꯍꯥꯏꯕ ꯃꯈꯜ ꯑꯁꯤꯁꯨ ꯌꯥꯝꯅ ꯅꯨꯡꯉꯥꯏꯕ ꯑꯃꯁꯨꯡ ꯌꯥꯝꯅ ꯀꯥꯅꯕ ꯑꯃ ꯑꯣꯏꯍꯜꯂꯤ ꯑꯩꯈꯣꯏꯅ ꯅꯤꯁꯥ ꯆꯥꯒꯗꯧꯕ ꯃꯤꯁꯤꯡꯗꯒꯤꯁꯨ ꯀꯟꯊꯣꯛꯄ ꯉꯝꯃꯤ ꯃꯍꯥꯛꯅ ꯊꯤꯡꯉꯤ ꯑꯗꯨꯒ ꯃꯤꯄꯨꯝ ꯈꯨꯗꯤꯡꯃꯛꯇꯁꯨ ꯚꯣꯂꯤꯕꯣꯜ ꯁꯥꯟꯅꯕ ꯍꯥꯏꯕꯁꯤꯅ ꯑꯉꯥꯡꯗꯒꯤ ꯑꯍꯟꯗꯒꯤ ꯂꯣꯏꯅꯃꯛ ꯃꯈꯣꯏꯅ ꯍꯛꯆꯥꯡ ꯐꯍꯜꯂꯤ ꯑꯗꯨꯒ ꯃꯤ ꯃꯌꯥꯝꯅꯁꯨ ꯌꯥꯝꯅ ꯄꯥꯝꯅꯕ ꯑꯃꯁꯨ ꯑꯣꯏꯍꯜꯂꯤ ꯚꯣꯂꯤꯕꯣꯜ ꯍꯥꯏꯕ ꯑꯁꯤꯅ ꯑꯩꯈꯣꯏꯒꯤ ꯍꯛꯆꯥꯡꯒꯤ ꯑꯐ ꯅꯨꯡꯉꯥꯏ ꯍꯛꯆꯥꯡ ꯅꯨꯡꯉꯥꯏꯍꯟꯕ ꯍꯥꯏꯕꯁꯤ ꯃꯈꯜ ꯑꯃꯅꯤ ꯃꯥꯁꯨ ꯃꯔꯝ ꯑꯗꯨꯅ ꯚꯣꯂꯤꯕꯣꯜ ꯍꯥꯏꯕꯁꯤꯅ ꯃꯤ ꯈꯨꯗꯤꯡꯃꯛꯇ ꯅꯨꯡꯉꯥꯏꯕ ꯑꯣꯏꯍꯜꯂꯤ ꯑꯩꯈꯣꯏꯅ ꯚꯣꯂꯤꯕꯣꯜ ꯁꯥꯟꯅꯕ ꯃꯇꯝꯗ ꯃꯔꯨꯞꯁꯤꯡꯒꯁꯨ ꯌꯥꯝ ꯇꯣꯏꯅ ꯅꯨꯡꯉꯥꯏ ꯅꯨꯡꯁꯤꯅꯅ ꯆꯥꯟꯅꯅ ꯃꯔꯤ ꯂꯩꯅꯍꯜꯂꯤ ꯑꯗꯨꯒ ꯌꯥꯝꯅ ꯔꯦꯁꯄꯦꯛꯁꯨ ꯌꯥꯝ ꯂꯩꯅ ꯑꯩꯈꯣꯏꯅ ꯑꯩꯈꯣꯏ ꯄꯨꯟꯅ ꯑꯗꯨꯝ ꯁꯥꯟꯅꯃꯤꯟꯅꯩ ꯑꯗꯨꯅ ꯂꯩꯀꯥꯏ ꯈꯨꯗꯤꯡ ꯂꯩꯀꯥꯏ ꯂꯩꯀꯥꯏ ꯑꯃ ꯂꯩꯀꯥꯏ ꯑꯃꯒ ꯂꯩꯀꯥꯏ ꯑꯃꯒ ꯑꯩꯈꯣꯏꯅ ꯚꯣꯂꯤꯕꯣꯜ ꯍꯥꯏꯕꯁꯤ ꯇꯨꯔꯅꯥꯃꯦꯟꯒꯨꯝꯕ ꯁꯤꯜꯂꯒ ꯏꯁꯄꯣꯔꯠꯀꯨꯝꯕ ꯇꯧꯔꯒ ꯑꯩꯈꯣꯏꯅ ꯂꯩꯀꯥꯏ ꯑꯃꯒ ꯂꯩꯀꯥꯏ ꯑꯃꯒ ꯅꯨꯡꯁꯤ ꯆꯥꯅꯅ ꯁꯥꯟꯅꯃꯤꯟꯅꯩ ꯔꯦꯁꯄꯦꯛ ꯂꯩꯅ ꯑꯗꯨꯅ ꯍꯛꯆꯥꯡꯗ ꯑꯩꯈꯣꯏ ꯍꯛꯆꯥꯡꯗ ꯌꯥꯝꯅ ꯑꯐꯕ ꯑꯣꯏꯍꯜꯂꯤ ꯑꯩꯈꯣꯏꯅ ꯚꯣꯂꯤꯕꯣꯜ ꯍꯥꯏꯕ ꯑꯁꯤꯒꯤ ꯀꯥꯅꯕ ꯍꯥꯏꯕꯁꯤꯡ ꯑꯁꯤ ꯍꯥꯏꯔꯕꯗꯤ ꯁꯤ ꯂꯣꯏꯅꯃꯛ ꯑꯣꯏꯒꯅꯤ